ꯑꯩꯈꯣꯏꯒꯤ ꯏꯝꯐꯥꯜ ꯋꯦꯁꯇꯗꯤ ꯏꯁꯤꯡ ꯅꯨꯡꯁꯤꯠꯀꯤ ꯐꯤꯕꯝ ꯑꯁꯤ ꯑꯩꯈꯣꯏꯒꯤ ꯀꯥꯂꯦꯟꯊꯥꯒꯤ ꯃꯇꯝꯗꯅ ꯌꯥꯝꯅ ꯀꯥꯥ ꯍꯦꯟꯅ ꯁꯥꯕ ꯑꯗꯨꯒ ꯏꯪꯊꯝꯊꯥꯒꯤ ꯃꯇꯝꯁꯤꯁꯨ ꯌꯥꯝꯅ ꯀꯟꯅ ꯏꯪꯗꯕ ꯑꯣꯏꯕ ꯑꯗꯨꯒ ꯏꯪꯕꯁꯤꯁꯨ ꯌꯥꯝꯅ ꯊꯦꯡꯅ ꯍꯧꯋꯦ ꯑꯗꯨꯒ ꯏꯪꯊꯝꯊꯥꯁꯦ ꯌꯥꯝꯅ ꯉꯟꯅ ꯊꯨꯅ ꯂꯣꯏꯁꯟꯕ ꯍꯥꯏ ꯇꯥꯔꯦ ꯑꯩꯈꯣꯏ ꯀꯥꯂꯦꯟꯒꯤ ꯃꯇꯝꯁꯦ ꯑꯩꯈꯣꯏꯒꯤ ꯃꯍꯧꯁꯥ ꯆꯍꯤ ꯃꯉꯥ ꯇꯔꯥꯒꯤ ꯃꯃꯥꯡꯗ ꯁꯥꯔꯝꯕꯒꯤ ꯆꯥꯡꯒ ꯍꯨꯖꯤꯛꯀꯤ ꯆꯥꯡꯒ ꯌꯥꯝ ꯊꯤꯅ ꯈꯦꯠꯅꯔꯦ ꯑꯩꯈꯣꯏꯒꯤ ꯈꯥꯡꯕ ꯉꯃꯛꯇꯕꯒꯤ ꯆꯥꯡꯗꯨꯁꯨ ꯌꯧꯔꯛꯄ ꯗꯤ ꯀꯨꯏꯔꯔꯣꯏ ꯑꯗꯨꯒ ꯀꯥꯂꯦꯟꯁꯤꯅ ꯍꯦꯟꯅ ꯃꯇꯝ ꯁꯥꯡꯕ ꯏꯪꯊꯝꯊꯥꯁꯤꯅ ꯍꯦꯟꯅ ꯇꯦꯟꯕ ꯑꯗꯨꯒꯤ ꯃꯊꯛꯇ ꯏꯪꯊꯝꯊꯥꯁꯦ ꯏꯪꯕꯁꯨ ꯀꯌꯥ ꯌꯧꯔꯛꯇꯕ ꯍꯥꯏ ꯇꯥꯔꯦ ꯑꯩꯈꯣꯏꯒꯤ ꯏꯪꯕꯒꯤ ꯆꯥꯡꯁꯦ ꯁꯨꯝ ꯍꯟꯊꯔꯑꯦ ꯑꯩꯈꯣꯏꯒꯤ ꯎ ꯋꯥ ꯀꯛꯊꯠꯄ ꯌꯥꯟꯊꯠꯄ ꯃꯌꯥꯝ ꯇꯧꯕꯁꯤꯅꯁꯨ ꯃꯔꯝ ꯑꯣꯏꯔꯒ ꯑꯩꯈꯣꯏꯒꯤ ꯀ꯭ꯂꯥꯏꯃꯦꯠ ꯆꯦꯟꯁꯁꯦ ꯑꯗꯨꯛꯀꯤ ꯃꯇꯤꯛ ꯆꯦꯟꯁ ꯇꯧꯒ꯭ꯔꯦ ꯑꯗꯨꯒ ꯀ꯭ꯂꯥꯏꯃꯦꯠ ꯆꯦꯟꯁ ꯁꯤꯖꯟ ꯑꯩꯈꯣꯏꯒꯤ ꯗꯦꯂꯤ ꯂꯥꯏꯞꯇ ꯆꯦꯟꯖꯦꯁ ꯂꯥꯛꯄ ꯍꯥꯏ ꯇꯥꯔꯒꯗꯤ ꯑꯩꯈꯣꯏꯒꯤ ꯋꯥꯔꯀꯤꯡ ꯑꯋꯥꯔꯁꯇ ꯇꯦꯟꯓꯜꯂꯛꯄ ꯍꯥꯏꯗꯤ ꯃꯇꯝꯗꯣ ꯃꯝꯕꯅ ꯉꯟꯓꯜꯂꯛꯄꯅꯤꯅ ꯑꯩꯈꯣꯏꯒꯤ ꯊꯕꯛ ꯁꯨꯕꯒꯤ ꯆꯥꯡꯁꯦ ꯌꯥꯝꯅ ꯍꯟꯊꯕ ꯍꯥꯏꯕ ꯇꯥꯔꯦ ꯅꯣꯡꯃꯒꯤ ꯑꯣꯏꯅ